ꯃꯅꯤꯄꯨꯔꯗ ꯂꯩꯔꯤꯕ ꯁꯨꯃꯥꯡ ꯀꯨꯝꯍꯩ ꯖꯒꯣꯏꯒꯤ ꯊꯧꯔꯝꯁꯤꯡ ꯑꯃꯁꯨꯡ ꯅꯥꯠꯀꯤ ꯑꯣꯏꯕ ꯑꯇꯣꯞꯄ ꯊꯧꯔꯝꯁꯤꯡ ꯎꯠꯂꯤꯕ ꯃꯃꯤꯡ ꯂꯩꯔꯕ ꯀꯜꯆꯔꯦꯜ ꯁꯦꯟꯇꯔꯁꯤꯡ ꯍꯥꯏꯔꯒꯗꯤ ꯑꯦꯝ ꯌꯨꯗꯁꯨ ꯌꯥꯝꯅ ꯑꯁꯤꯐꯧꯒꯤ ꯊꯧꯔꯝꯁꯦ ꯇꯧꯖꯩ ꯑꯗꯨꯒ ꯑꯦꯝ ꯑꯦꯐ ꯗꯤ ꯁꯤ ꯑꯗꯒꯤ ꯚꯩꯒꯆꯟꯗ꯭ꯔ ꯑꯣꯄꯟ ꯑꯦꯔ ꯊꯦꯇꯔ ꯕꯣꯠ ꯑꯗꯨꯒ ꯄꯦꯂꯦꯁ ꯄꯣꯂꯣ ꯒ꯭ꯔꯥꯎꯟ ꯂꯝꯕꯣꯏ ꯈꯣꯡꯅꯥꯡꯈꯣꯡ ꯀꯜꯆꯔꯦꯜ ꯑꯦꯛꯆꯦꯟꯁ ꯑꯗꯨꯒ ꯈꯨꯃꯟ ꯂꯝꯄꯥꯛ ꯑꯃꯁꯨꯡ ꯊꯥꯎ ꯒ꯭ꯔꯥꯎꯟꯅꯆꯤꯡꯕꯁꯤꯗ ꯃꯅꯤꯄꯨꯔꯒꯤ ꯁꯨꯃꯥꯡ ꯀꯨꯝꯍꯩ ꯖꯒꯣꯏꯒꯤ ꯊꯧꯔꯝꯁꯤꯡ ꯑꯁꯤ ꯆꯥꯎꯈꯠꯅꯕꯒꯤꯗꯃꯛꯇ ꯅꯥꯠꯀꯤ ꯑꯣꯏꯕ ꯊꯧ ꯊꯧꯔꯝꯁꯤꯡ ꯎꯠꯊꯣꯛꯄꯗ ꯌꯥꯝꯅ ꯍꯦꯟꯅ ꯃꯇꯦꯡ ꯄꯥꯡꯏ